ꯑꯪ ꯀꯔꯤ ꯀꯔꯤ ꯀꯅꯥ ꯑꯣꯏꯕꯤꯔꯕꯅꯣ ꯃꯥꯅꯤ ꯃꯥꯅꯦ ꯌꯥꯅꯤ ꯇꯥꯛꯄꯤꯌꯨ ꯀꯥꯡꯄꯣꯛꯄꯤꯒꯤꯅꯦ ꯀꯔꯤ ꯋꯥ ꯄꯥꯝꯕꯤꯔꯤꯅꯣ ꯂꯩꯅꯤ ꯂꯩꯅꯤ ꯑꯗꯨꯗꯤ ꯑꯗꯣꯝꯅ ꯂꯧꯕꯤꯗꯣꯏꯕ ꯋꯥꯁꯦ ꯑꯩꯈꯣꯏꯒꯤ ꯃꯥꯅ ꯌꯥꯟꯗꯧꯔꯤꯕ ꯋꯥꯗꯣ ꯑꯐꯕ ꯑꯗꯒꯤ ꯀꯩꯅꯣ ꯑꯀꯟꯕ ꯇꯣꯡꯉꯥꯟ ꯇꯣꯡꯉꯥꯟꯕ ꯃꯈꯜꯒꯤ ꯋꯥꯁꯦ ꯂꯩꯗꯅ ꯃꯃꯤꯡ ꯃꯈꯜ ꯁꯟꯅꯩꯕꯤꯒꯨꯝꯕ ꯑꯗꯒꯤ ꯈꯣꯛꯋꯥꯒꯨꯝꯕ ꯎꯇꯪꯒꯨꯝꯕ ꯁꯨꯝꯕ ꯃꯈꯜ ꯃꯌꯥꯝ ꯑꯃ ꯂꯩꯗꯅ ꯁꯤꯗꯩꯁꯤꯗ ꯋꯥ ꯑꯃꯒ ꯑꯃꯒꯗꯤ ꯃꯃꯜꯕꯨꯗꯤ ꯃꯥꯟꯅꯗꯦ ꯀꯔꯝꯕ ꯄꯥꯝꯕꯤꯔꯤꯅꯣ ꯑꯩꯈꯣꯏ ꯁꯤꯗꯒꯤ ꯑꯗꯨꯝ ꯑꯩꯈꯣꯏ ꯈꯨꯐꯥ ꯂꯩꯖꯩꯌꯦꯕ ꯃꯤ ꯀꯩꯅꯣ ꯋꯥꯁꯦ ꯀꯌꯥꯝ ꯂꯧꯒꯗꯒꯦꯗꯣ ꯈꯪꯉꯀꯥꯟꯗ ꯑꯩꯈꯣꯏꯅ ꯅꯦꯛꯇꯧꯔꯤꯕ ꯃꯤ ꯃꯁꯤꯡꯗꯣ ꯑꯁꯨꯛꯅ ꯌꯥꯒꯅꯤ ꯍꯥꯏꯕꯗꯣ ꯃꯉꯥꯅ ꯌꯥꯟꯗꯧꯔꯤꯕꯔꯥ ꯑꯍꯨꯝꯅ ꯌꯥꯜꯂꯒ ꯌꯥꯗꯧꯔꯤꯕꯔꯥ ꯇꯔꯥꯃꯨꯛꯅ ꯌꯥꯟꯗꯧꯔꯤꯕꯔꯥ ꯋꯥ ꯃꯁꯤꯡꯗꯨꯒꯤ ꯃꯇꯨꯡ ꯏꯟꯅ ꯑꯗꯨꯝ ꯃꯤꯁꯦ ꯅꯦꯛꯄ ꯌꯥꯏꯌꯦꯕ ꯑꯗꯨꯒ ꯑꯗꯣꯝꯅ ꯄꯥꯝꯕꯤꯔꯒꯁꯨ ꯍꯥꯏꯕꯗꯤ ꯀꯩꯅꯣ ꯅꯣꯏꯒꯤ ꯃꯤꯅ ꯌꯥꯜꯍꯟꯖꯔꯒꯦ ꯈꯣꯠꯂꯒꯦ ꯍꯥꯏꯔꯒꯁꯨ ꯌꯥꯏ ꯑꯗꯨꯗ ꯄꯩꯁꯥ ꯆꯪꯗꯣꯛ ꯆꯪꯖꯤꯟꯗꯨꯗ ꯀꯥꯟꯅꯒꯗꯕꯗꯣ ꯌꯦꯡꯉꯒ ꯇꯧꯅꯕꯒꯤ ꯋꯥꯅꯤ ꯂꯝꯗꯨꯅ ꯀꯩꯅꯣ ꯇꯧꯔꯒꯗꯤ ꯑꯩꯅ ꯄꯨꯗꯨꯏ ꯃꯐꯝꯗꯨꯒꯤ ꯃꯇꯨꯡ ꯏꯟꯅꯗꯤ ꯀꯥꯟꯅꯒꯗꯕ ꯑꯗꯒꯤ ꯁꯣꯝꯗꯒꯤ ꯃꯤ ꯅꯦꯛꯏꯗꯨꯒ ꯑꯗꯣꯝꯅꯥꯀꯟꯅ ꯄꯣꯔꯛꯇꯣꯏꯕ ꯃꯤ ꯅꯦꯛꯇꯨꯏꯗꯨꯒꯗꯤ ꯀꯔꯝꯕꯅ ꯃꯃꯜ ꯇꯥꯔꯒ ꯀꯥꯟꯅꯒꯗ꯭ꯔ ꯇꯣꯡꯅꯕꯅꯤꯗꯅ ꯑꯩꯈꯣꯏꯅ ꯌꯣꯟꯗꯣꯏꯁꯦ ꯑꯗꯨꯅ ꯑꯗꯨꯝ ꯀꯩꯅꯣ ꯇꯧꯔꯒ ꯌꯦꯡꯉꯒ ꯌꯥꯅꯤ ꯂꯧꯕ ꯑꯗꯣ ꯑꯩꯈꯣꯏ ꯁꯣꯝꯅꯥꯀꯟꯗꯁꯨ ꯒꯥꯔꯤ ꯋꯥꯏꯅꯤꯡꯉꯥꯏꯕꯨꯗꯤ ꯂꯩꯌꯦꯕꯀꯣ ꯑꯗꯨꯝ ꯑꯩꯈꯣꯏꯒꯤ ꯑꯗꯨꯝ ꯈꯨꯐꯥ ꯂꯩꯅꯔꯕꯅꯤꯅ ꯒꯥꯔꯤꯁꯨ ꯑꯩꯈꯣꯏꯒꯤ ꯁꯤ ꯒꯥꯔꯤꯁꯤ ꯑꯃ ꯋꯥ ꯂꯤꯁꯤꯡ ꯑꯃ ꯂꯧꯒꯦ ꯑꯅꯤ ꯂꯧꯒꯦꯅ ꯍꯥꯏꯕꯗꯨꯒꯤ ꯑꯩꯈꯣꯏ ꯒꯥꯔꯤ ꯑꯗꯨꯝ ꯋꯥꯏꯕꯝ ꯂꯩꯖꯩ ꯑꯗꯨꯒ ꯑꯩꯈꯣꯏ ꯀꯩꯅꯣꯁꯦ ꯄꯩꯁꯥꯗꯣ ꯂꯝꯁꯤ ꯁꯨꯛ ꯌꯥꯝꯅ ꯑꯗꯣꯝꯅ ꯆꯠꯇꯣꯏꯕ ꯂꯝꯗꯨꯕꯣꯛꯇꯣ ꯀꯌꯥꯝ ꯂꯥꯞꯀꯦꯗꯣ ꯌꯦꯡꯉꯒ ꯃꯃꯜꯕꯨꯗꯤ ꯑꯗꯨꯝ ꯁꯥꯏꯌꯦꯕ ꯑꯩꯈꯣꯏꯒꯤ ꯂꯤꯁꯤꯡ ꯑꯃ ꯆꯥꯝꯃꯉꯥ ꯈꯪꯗꯦ ꯑꯅꯤ ꯈꯪꯗꯦ ꯑꯅꯤꯆꯥꯝꯃꯉꯥ ꯈꯪꯗꯦ ꯑꯅꯛꯄꯗꯨꯒ ꯃꯇꯨꯡ ꯏꯟꯅ ꯂꯤꯁꯤꯡꯗꯪ ꯁꯥꯕ ꯃꯣꯏꯅ ꯆꯠꯄꯗ ꯊꯥꯎꯒꯤ ꯃꯇꯥꯡꯗ ꯃꯣꯏꯗ ꯀꯩꯅꯣ ꯇꯧꯕꯗꯣ ꯌꯦꯡꯉꯒ ꯑꯗꯨꯝ ꯁꯥꯏꯌꯦ ꯑꯗꯨ ꯌꯦꯡꯉꯒ ꯃꯣꯏꯅ ꯀꯌꯥꯝ ꯂꯥꯞꯄꯦ ꯍꯥꯏꯕꯗꯣ ꯈꯪꯉꯀꯥꯟꯗꯨꯗꯩꯗ ꯑꯗꯨꯝ ꯂꯧꯅꯤꯕ ꯋꯥꯗꯣ ꯂꯧꯔꯒ ꯌꯥꯅꯤꯌꯦ ꯌꯥꯅꯤ ꯌꯥꯅꯤ ꯑꯗꯣ ꯑꯩꯈꯣꯏꯒꯤ ꯑꯗꯣꯝꯒꯤ ꯃꯤ ꯂꯥꯛꯑꯒꯁꯨ ꯃꯣꯏꯒꯤ ꯑꯦꯔꯦꯟꯖ ꯑꯃꯗꯤ ꯇꯧꯅꯤꯗꯅ ꯃꯤꯁꯨꯛꯌꯥꯝꯅ ꯂꯥꯛꯀꯅꯤ ꯈꯣꯠꯀꯅꯤ ꯑꯗꯣ ꯃꯣꯏꯒꯤ ꯆꯥꯅ ꯊꯛꯅꯕꯗꯣ ꯑꯣꯏꯁꯨ ꯑꯃ ꯇꯧꯔꯒꯁꯨ ꯑꯩꯈꯣꯏꯔꯣꯝꯗ ꯌꯥꯜꯂꯣ ꯍꯥꯏꯔꯒꯗꯤꯅꯦ ꯑꯩꯈꯣꯏꯅ ꯃꯣꯏꯗꯣ ꯅꯣꯡꯃꯗꯨꯒꯤ ꯅꯦꯛꯆꯗꯣꯏꯅꯦꯕ ꯑꯗꯨꯅ ꯃꯣꯏꯒꯤ ꯆꯥꯅ ꯊꯛꯅꯕꯗꯣ ꯑꯩꯈꯣꯏ ꯏꯃꯨꯡ ꯃꯅꯨꯡꯅ ꯁꯤꯜꯂꯒ ꯈꯣꯠꯂꯒ ꯃꯣꯏꯒꯤ ꯅꯣꯡꯃꯗꯨꯒꯤ ꯄꯤꯖ ꯄꯤꯊꯛ ꯇꯧꯔꯅꯤ ꯑꯗꯒꯤ ꯃꯣꯏ ꯋꯥ ꯌꯥꯜꯂꯤꯕ ꯀꯥꯡꯕꯨꯗꯨ ꯃꯤ ꯃꯁꯤꯡ ꯀꯌꯥꯅꯣ ꯀꯩꯗꯧꯕꯅꯣ ꯍꯥꯏꯕꯗꯣ ꯑꯩꯈꯣꯏꯅ ꯑꯗꯨꯝ ꯀꯩꯅꯣ ꯇꯧꯔꯒ ꯃꯥꯒꯤ ꯄꯩꯁꯥꯗꯨꯒꯤ ꯆꯥꯟꯅꯅꯕ ꯆꯥꯕ ꯊꯛꯄꯗꯨꯁꯨ ꯑꯗꯨꯝ ꯌꯥꯎꯔꯕꯅꯤꯅ ꯑꯗꯨꯃꯥꯏꯅ ꯁꯥꯕꯁꯨ ꯌꯥꯎꯋꯦꯕ ꯑꯗꯨꯒ ꯍꯣꯏ ꯌꯥꯅꯤ ꯌꯥꯅꯤ